ꯑꯩꯈꯣꯏꯒꯤ ꯇꯣꯇꯤ ꯏꯁꯤꯡꯁꯦ ꯐꯪꯉꯦ ꯑꯗꯣ ꯇꯣꯇꯤ ꯏꯁꯤꯡ ꯐꯪꯕꯁꯦ ꯃꯥꯒꯤ ꯍꯞꯇꯥ ꯑꯃꯒꯤ ꯃꯥꯅꯨꯡꯗ ꯑꯅꯤꯔꯛꯀꯨꯝꯕ ꯇꯥꯏꯌꯦ ꯑꯗꯨꯗꯨꯗꯤ ꯏꯁꯤꯡꯗꯣ ꯐꯗꯤ ꯐ ꯐꯩꯌꯦ ꯑꯗꯨꯒ ꯊꯛꯅ ꯆꯥꯅꯕꯒꯤꯗꯃꯛꯇꯗꯤ ꯑꯩꯈꯣꯏ ꯐꯤꯜꯇꯔ ꯇꯧꯔꯒ ꯌꯥꯝ ꯁꯦꯡꯅ ꯀꯩꯅꯣ ꯇꯧꯊꯣꯛꯑꯒ ꯁꯤꯖꯤꯟꯅꯩꯌꯦ ꯆꯥꯕ ꯊꯛꯄ ꯊꯣꯡꯕ ꯊꯥꯛꯄꯒꯤ ꯑꯣꯏꯅꯗꯤ